ꯍꯜꯂꯣ ꯀꯅꯥ ꯑꯣꯏꯔꯕꯅꯣ ꯀꯔꯤ ꯀꯔꯤ ꯂꯩꯕ ꯂꯥꯛꯄꯅꯣ ꯑꯣ ꯀꯔꯝꯕ ꯈꯣꯡꯎꯞ ꯄꯥꯝꯃꯤꯅꯣ ꯑꯥꯎ ꯌꯦꯡꯉꯣ ꯌꯥꯅꯤ ꯑꯋꯥꯡꯕꯗꯁꯨ ꯂꯩꯔꯦ ꯑꯅꯦꯝꯕ ꯐ꯭ꯂꯦꯠꯇꯁꯨ ꯂꯩꯔꯦ ꯑꯗꯨꯗꯒꯤ ꯑꯍꯟ ꯑꯣꯏꯔꯞ ꯇꯧꯕꯅ ꯇꯣꯡꯕ ꯌꯥꯕꯗꯁꯨ ꯂꯩꯔꯦ ꯁꯤꯗꯒꯤ ꯑꯗꯨꯝ ꯑꯄꯥꯝꯕꯗꯨ ꯑꯗꯨꯝ ꯈꯟꯕꯤꯌꯣ ꯌꯥꯒꯅꯤ ꯍꯣꯏ ꯍꯣꯏ ꯌꯥꯏꯌꯦ ꯃꯃꯟꯁꯦ ꯂꯨꯄꯥ ꯑꯍꯟꯒꯤꯗꯤ ꯐ꯭ꯂꯦꯠꯁꯤꯗꯗꯤ ꯂꯨꯄꯥ ꯆꯍꯨꯝ ꯆꯅꯤ ꯌꯥꯡꯈꯩ ꯑꯗꯨꯋꯥꯏꯃꯨꯛ ꯂꯩꯌꯦ ꯑꯧ ꯍꯣꯏ ꯍꯣꯏ ꯌꯥꯅꯤ

ꯌꯥꯝ ꯅꯣꯛꯅꯤꯡꯉꯤꯗ